ꯑꯩꯠꯇꯤꯟ ꯖꯨꯟ ꯇꯨ ꯊꯥꯎꯖꯟ ꯋꯥꯟ ꯁꯕꯦꯟꯇꯤꯟ ꯑꯣꯛꯇꯣꯕꯔ ꯇꯨ ꯊꯥꯎꯖꯟ ꯊ꯭ꯔꯤ ꯐꯤꯞ ꯃꯦ ꯇꯨ ꯊꯥꯎꯖꯟ ꯐꯥꯏꯚ ꯅꯥꯏꯟ ꯁꯦꯞꯇꯦꯝꯕꯔ ꯇꯨ ꯊꯥꯎꯖꯟ ꯁꯕꯦꯟ ꯏꯂꯕꯦꯟ ꯃꯦ ꯇꯨ ꯊꯥꯎꯖꯟ ꯏꯂꯕꯦꯟ